ꯍꯜꯂꯣ ꯅꯍꯥꯟ ꯑꯩꯅ ꯑꯉꯥꯡ ꯅꯧꯅ ꯄꯣꯛꯄ ꯑꯩꯒꯤ ꯏꯆꯥ ꯑꯃꯒꯤ ꯃꯥꯒꯤ ꯕꯥꯔꯠ ꯁꯥꯔꯇꯤꯐꯤꯀꯦꯠꯁꯦ ꯆꯨꯝꯗꯕꯒꯤ ꯁꯤꯗ ꯃꯣꯏꯒꯤ ꯔꯦꯖꯤꯁꯇ꯭ꯔꯦꯁꯟꯁꯤꯡꯁꯦ ꯅꯣꯏ ꯑꯣꯏꯅ ꯁꯦꯝꯗꯣꯛꯄ ꯌꯥꯒꯗ꯭ꯔꯥ ꯁꯦꯝꯗꯣꯛꯄ ꯌꯥꯗ꯭ꯔꯗꯤ ꯑꯩ ꯁꯤꯒꯤ ꯅꯝꯕꯔꯗ ꯁꯤꯛꯁ ꯅꯥꯏꯟ ꯖꯦꯔꯣ ꯅꯥꯏꯟ ꯇꯨ ꯖꯦꯔꯣ ꯁꯕꯦꯟ ꯇꯨ ꯋꯥꯟ ꯊ꯭ꯔꯤꯗ ꯁꯤꯒꯤ ꯅꯝꯕꯔꯗ ꯑꯀꯨꯞꯄ ꯃꯔꯣꯜꯗꯨ ꯄꯤꯕꯤꯌꯨ